ꯍꯜꯂꯣ ꯍꯜꯂꯣ ꯑꯩ ꯅꯥꯁꯤꯕꯥꯅꯦ ꯑꯩꯕꯣ ꯅꯪꯉꯣꯟꯗ ꯑꯩꯅ ꯍꯥꯏꯅꯤꯡꯂꯤꯁꯤ ꯏꯟꯗꯤꯌꯥ ꯏꯟꯗꯣ ꯃꯦꯟꯃꯥꯔ ꯐ꯭ꯔꯦꯟꯁꯤꯞ ꯒꯦꯠꯇ ꯆꯠꯂꯒ ꯑꯗꯨ ꯌꯦꯡꯕ ꯄꯥꯝꯕ ꯂꯥꯛꯑꯒꯦ ꯑꯩ ꯕꯁꯇ ꯑꯗꯨꯝ ꯂꯥꯛꯑꯒꯦꯗ

ꯍꯣꯏ ꯍꯣꯏ ꯑꯗꯨ ꯂꯥꯛꯑꯒꯦ ꯅꯪ ꯑꯗꯨꯝ ꯉꯥꯏꯔꯝꯃꯣ ꯒꯦꯠꯇ ꯂꯩꯔꯦꯕ ꯑꯩ ꯌꯧꯁꯤꯜꯂꯛꯑꯦ ꯑꯣ ꯑꯩ ꯍꯧꯖꯤꯛ ꯅꯤꯡꯊꯝ ꯊꯥꯅꯤꯅ ꯕ꯭ꯂꯥꯡꯀꯦꯠ ꯈꯔ ꯊꯥꯕ ꯆꯥꯎꯕꯁꯨ ꯄꯥꯝꯃꯤ ꯑꯗꯒꯤ ꯃꯦꯗ꯭ꯌꯝ ꯈꯔ ꯌꯥꯡꯇꯛꯄꯁꯨ ꯄꯥꯝꯃꯤ ꯑꯗꯨꯒ ꯐꯤꯔꯣꯟ ꯈꯔꯁꯨ ꯄꯥꯝꯃꯤ ꯐꯃꯨꯡꯒꯤ ꯕꯦꯗ ꯀꯣꯕꯔ ꯈꯔꯁꯨ ꯄꯥꯝꯃꯤ ꯑꯗꯨꯝ ꯈꯔ ꯂꯩꯅꯤꯡꯏ ꯂꯥꯛꯂꯕꯅꯤꯅ

ꯑꯩ ꯌꯧꯁꯤꯜꯂꯛꯇꯧꯔꯦ ꯑꯩ ꯎꯝ ꯑꯩ ꯌꯧꯁꯜꯤꯂꯛꯇꯧꯔꯦ ꯎꯏꯌꯦ ꯎꯝ ꯆꯪꯂꯨꯁꯤ ꯆꯪꯂꯨꯁꯤ ꯆꯠꯂꯁꯤ ꯆꯪꯂꯁꯤ ꯈꯔ ꯐꯖꯕ ꯃꯐꯝꯗ ꯆꯪꯁꯦ ꯌꯥꯏꯌꯦ ꯀꯔꯤꯁꯨ ꯀꯥꯏꯗꯤꯌꯦ ꯑꯥ

ꯑꯩꯕꯨꯗꯤ ꯃꯇꯝꯕꯨꯗꯤ ꯀꯛꯇꯦ ꯑꯗꯨ ꯅꯪꯅ ꯑꯍꯤꯡ ꯑꯅꯤ ꯑꯍꯨꯝ ꯂꯩꯃꯤꯟꯅꯁꯦꯁꯨ ꯍꯦꯛ ꯌꯥꯔꯦ ꯂꯩꯃꯤꯟꯅꯔꯁꯤ ꯑꯗꯨꯕꯨ ꯌꯥꯝ ꯊꯨꯅ ꯍꯟꯕꯕꯨꯗꯤ ꯄꯥꯝꯃꯤ ꯑꯗꯨꯝ ꯀꯨꯏꯅꯗꯤ ꯌꯥꯔꯣꯏꯍꯦ ꯃꯅꯤꯄꯨꯔ ꯏꯔꯥꯡ ꯂꯩ ꯍꯧꯖꯤꯛ ꯃꯇꯝ ꯐꯠꯇꯦ

ꯑꯥ ꯌꯥꯏꯌꯦ ꯀꯔꯤꯁꯨ ꯀꯥꯏꯗꯤꯌꯦ ꯎꯝ ꯑꯣ ꯅꯍꯥꯛꯅ ꯍꯣꯏ ꯏꯃꯥꯏ ꯉꯝꯅꯤ ꯂꯩꯃꯤꯟꯅꯈꯤꯁꯤ ꯍꯥꯏꯕꯗꯨꯁꯨ ꯑꯩꯁꯨ ꯍꯦꯛ ꯍꯦꯟꯗꯣꯛꯂꯒ ꯆꯠꯄꯗꯨꯗꯤ ꯆꯠꯅꯤꯡꯗꯦꯕ ꯑꯔꯩꯕ ꯈꯔ ꯌꯨꯝꯒꯤ ꯆꯥꯃꯤꯟꯅꯔꯒ ꯍꯦꯛꯇ ꯂꯣꯏꯅ ꯄꯦꯟꯊꯣꯛꯂꯒ ꯂꯣꯏꯔꯦ ꯅꯨꯡꯉꯥꯏꯌꯦ ꯌꯥꯝ ꯐꯖꯩꯌꯦ ꯌꯥꯝ ꯅꯨꯡꯉꯥꯏ ꯏꯪꯉꯤ ꯃꯐꯝꯁꯤ ꯏꯪꯉꯦꯕ ꯂꯝꯕꯤꯒꯁꯨ ꯌꯥꯝ ꯅꯨꯡꯉꯥꯏꯗ

ꯎꯝ ꯎꯝ